ꯎꯝ ꯍꯦꯜꯂꯣ ꯅꯠꯇ꯭ꯔꯣ ꯀꯃꯥꯏꯅ ꯇꯧꯔꯤꯒꯦ ꯄꯥꯎꯒ ꯇꯥꯈꯤꯗ꯭ꯔꯦ ꯑꯗꯣ ꯑꯩꯈꯣꯏ ꯍꯥꯟꯅꯒꯤ ꯄꯥꯔꯇꯤꯁꯤꯡꯗꯣ ꯑꯗꯨ ꯄꯥꯎ ꯐꯥꯎꯅꯔꯒ ꯀꯣꯏꯕ ꯆꯠꯂꯨꯁꯦꯅ ꯍꯥꯏꯒꯦ ꯇꯧꯕꯅꯦ ꯀꯣꯏꯕ ꯆꯠꯇꯕꯁꯨ ꯌꯥꯝ ꯀꯨꯏꯔꯦꯅ ꯍꯣꯏ ꯆꯠꯂꯨꯔꯁꯤ ꯍꯣꯏ ꯍꯣꯏ ꯑꯗꯣ ꯆꯠꯄꯗꯤꯀꯣ ꯁꯦꯔꯧ ꯕ꯭ꯔꯤꯁꯇꯣ ꯑꯗꯨꯗ ꯆꯠꯁꯦꯕ ꯎꯝ ꯒꯥꯔꯤꯗꯣ ꯑꯩ ꯑꯗꯨꯝ ꯇꯧꯔꯛꯑꯒꯦ ꯒꯥꯔꯤꯒꯤꯗꯨꯅ ꯑꯗꯨꯒ ꯅꯪ ꯆꯥꯅ ꯊꯛꯅꯕꯗꯣ ꯑꯃꯨꯛ ꯇꯧꯔꯛꯑꯣ ꯑꯥꯗ ꯑꯗꯨꯝ ꯆꯥꯔ ꯊꯣꯡꯉꯁꯦ ꯚꯥꯏ ꯑꯩꯈꯣꯏ ꯑꯗꯨ ꯄꯨꯔ ꯈꯣꯠꯂꯒ ꯅꯪꯅ ꯈꯔ ꯔꯦꯗꯤ ꯇꯧꯔꯣ ꯑꯗꯨꯒꯤ ꯍꯣꯏꯌꯦ ꯑꯗꯨꯃꯥꯏꯅ ꯄꯩꯁꯥ ꯈꯔ ꯈꯥꯏꯒꯠꯅꯔꯒꯅꯦ ꯀꯔꯤ ꯀꯔꯤ ꯀꯃꯥꯏꯅ ꯇꯧꯒꯦꯗꯣ ꯑꯗꯨꯝ ꯈꯟꯅꯔꯁꯦꯕ ꯑꯇꯣꯞꯄ ꯏꯃꯥꯅꯕꯤꯁꯤꯡꯁꯨ ꯄꯥꯎ ꯐꯥꯎꯈꯤꯁꯦꯕ ꯎꯝ ꯍꯣꯏ ꯍꯣꯏ ꯇꯧꯔꯁꯦ ꯑꯗꯨꯗꯤ ꯑꯩ ꯑꯇꯩꯁꯤꯡꯗꯣ ꯐꯣꯟ ꯈꯔ ꯈꯔ ꯇꯧꯈ꯭ꯔꯒꯦ ꯅꯩꯁꯨ ꯈꯔ ꯇꯧꯔꯣꯀꯣ ꯑꯥ ꯑꯗꯨꯃꯥꯏ ꯇꯧꯔꯁꯦ ꯑꯩ ꯐꯣꯟ ꯇꯧꯈꯤꯒꯦ ꯃꯣꯏꯗꯣ ꯑꯗꯨꯒ ꯄꯥꯎ ꯑꯃꯨꯛ ꯐꯥꯎꯔꯛꯀꯦ ꯊꯝꯃꯒꯦ